ꯑꯣ ꯄꯤ ꯗꯤ ꯑꯣꯄꯔꯦꯁꯟꯒꯤ ꯗꯤꯄꯥꯔꯠꯃꯦꯟ ꯑꯥꯏ ꯄꯤ ꯁꯔꯕꯤꯁ ꯅꯔꯁ ꯗꯤꯄꯥꯔꯠꯃꯦꯟ ꯐꯤꯖꯤꯀꯦꯜ ꯃꯦꯗꯤꯁꯤꯟ ꯄꯦꯔꯥꯃꯦꯗꯤꯀꯦꯜ ꯗꯤꯄꯥꯔꯠꯃꯦꯟ ꯑꯃꯁꯨꯡ ꯔꯤꯍꯦꯕꯤꯂꯤꯇꯦꯁꯟ ꯗꯤꯄꯥꯔꯠꯃꯦꯟ ꯗꯥꯏꯇꯔꯤ ꯗꯤꯄꯥꯔꯠꯃꯦꯟ ꯐꯥꯔꯃꯥꯁꯤ ꯗꯤꯄꯥꯔꯠꯃꯦꯟ ꯑꯣꯄꯔꯦꯁꯟ ꯊꯦꯇꯔ ꯀꯝꯄꯂꯦꯛꯁ ꯑꯣ ꯇꯤ ꯑꯦꯛꯁ ꯔꯦ ꯑꯗꯨꯒ ꯅꯟ ꯄꯔꯣꯐꯦꯁꯅꯦꯜ ꯁꯥꯔꯕꯤꯁꯁꯤꯡꯒꯤ ꯁꯤꯡꯁꯤ ꯀꯛꯆꯤꯡ ꯖꯤꯂꯥꯗ ꯂꯩꯕ ꯃꯔꯨ ꯑꯣꯏꯕ ꯍꯛꯁꯦꯜꯒꯤ ꯆꯦꯛꯁꯤꯟ ꯊꯧꯔꯥꯡꯒꯤ ꯆꯦꯛꯁꯤꯟ ꯊꯧꯔꯥꯡꯒꯤ ꯀꯥꯟꯅꯕ ꯑꯃꯁꯨꯡ ꯊꯕꯛꯀꯤ ꯃꯇꯦꯡ ꯄꯤꯔꯤꯕꯁꯤꯡ ꯑꯗꯨꯅꯤ ꯑꯗꯨꯒ ꯀꯝꯃꯨꯅꯤꯇꯤ ꯍꯦꯜꯇ ꯀꯦꯔ ꯁꯦꯟꯇꯔ ꯑꯁꯤꯅ ꯍꯛꯆꯥꯡ ꯐꯅꯕꯒꯤ ꯁꯥꯔꯕꯤꯁ ꯄꯤ ꯍꯣꯁꯄꯤꯇꯥꯜꯒꯤ ꯑꯣꯏꯅ ꯗꯣꯛꯇꯔ ꯑꯃꯁꯨꯡ ꯅꯔꯁꯅ ꯃꯤꯌꯥꯝꯒꯤ ꯑꯅꯥ ꯂꯥꯏꯌꯦꯡ ꯌꯦꯡꯕꯒꯤ ꯊꯧꯗꯥꯡ ꯂꯧꯈꯠꯂꯤ ꯍꯣꯁꯄꯤꯇꯥꯜꯁꯤꯡꯅ ꯃꯔꯨ ꯑꯣꯏꯕ ꯊꯧꯗꯥꯡ ꯂꯧꯏ ꯃꯤꯑꯣꯏꯕꯒꯤ ꯄꯨꯟꯁꯤ ꯃꯤꯑꯣꯏꯕꯒꯤ ꯄꯨꯟꯁꯤ ꯀꯟꯅꯕꯗ ꯍꯛꯆꯥꯡ ꯐꯒꯠꯍꯟꯅꯕꯗ ꯑꯃꯁꯨꯡ ꯍꯤꯗꯥꯛ ꯄꯤꯕꯗ ꯃꯇꯦꯡ ꯄꯥꯡꯏ ꯑꯩꯈꯣꯏꯒꯤ ꯀꯛꯆꯤꯡ ꯖꯤꯂꯥꯗ ꯂꯩꯔꯤꯕ ꯍꯣꯁꯄꯤꯇꯥꯜꯗꯤ ꯃꯔꯥꯡ ꯀꯥꯏꯗꯦ ꯑꯗꯨꯅ ꯄꯔꯥꯏꯕꯦꯠ ꯍꯣꯁꯄꯤꯇꯥꯜꯗ ꯄꯔꯥꯏꯕꯦꯠ ꯍꯣꯁꯄꯤꯇꯥꯜꯗ ꯌꯦꯡꯏ ꯄꯩꯁꯥ ꯌꯥꯝꯅ ꯇꯥꯡꯏ ꯂꯩꯇ ꯂꯥꯏꯔꯕ ꯃꯤꯗꯤ ꯌꯥꯝꯅ ꯌꯥꯝꯅꯁꯨ ꯋꯥꯏ ꯃꯗꯨꯅ ꯒꯣꯕꯔꯃꯦꯟꯒꯤ ꯑꯣꯏꯕ ꯍꯣꯁꯄꯤꯇꯥꯜꯁꯤꯡꯁꯦ ꯃꯁꯤꯡ ꯌꯥꯝꯅ ꯂꯩꯕꯁꯨ ꯄꯥꯝꯃꯤ ꯑꯗꯨꯒ ꯄꯔꯥꯏꯕꯦꯠ ꯍꯣꯁꯄꯤꯇꯥꯜꯗ ꯌꯦꯡꯕ ꯉꯝꯗꯔꯤꯕꯒꯤ ꯃꯔꯝꯗꯤ ꯄꯩꯁꯥꯁꯨ ꯌꯥꯝꯃꯤ ꯑꯩꯈꯣꯏꯅ ꯌꯦꯡꯅꯤꯡꯕꯒꯤ ꯑꯔꯨꯕ ꯂꯩꯅꯥꯁꯤꯡ ꯂꯥꯛꯄꯗ ꯂꯩꯅꯥꯁꯤꯡ ꯂꯥꯛꯄꯗ ꯃꯇꯝꯗ ꯀꯛꯆꯤꯡꯗ ꯂꯩꯕ ꯍꯣꯁꯄꯤꯇꯥꯜꯁꯤꯡ ꯑꯁꯤ ꯃꯔꯝ ꯆꯥꯗꯦ ꯑꯐꯕ ꯂꯩꯇꯦ ꯂꯨꯔꯕ ꯂꯩꯅꯥꯁꯤꯡꯗꯤ ꯏꯝꯐꯥꯜꯗ ꯑꯗꯨꯝ ꯌꯦꯡꯕ ꯆꯠꯅꯩ ꯑꯗꯨꯅ ꯀꯛꯆꯤꯡꯁꯤꯗ ꯗꯣꯛꯇꯔ ꯑꯐꯕ ꯄꯔꯥꯏꯕꯦꯠꯇ ꯑꯣꯏꯔꯕꯁꯨ ꯂꯩꯔꯗꯤ ꯌꯦꯡꯕ ꯑꯗꯨꯝ ꯌꯥꯕꯅꯤ ꯁꯔꯀꯥꯔꯒꯤ ꯑꯣꯏꯕ ꯀꯝꯃꯨꯅꯤꯇꯤ ꯍꯦꯜꯇ ꯁꯦꯟꯇꯔꯁꯤꯡꯗ ꯂꯦꯝꯅ ꯍꯤꯗꯥꯛ ꯁꯝꯅ ꯍꯥꯏꯔꯕꯗ ꯂꯣꯛ ꯊꯨꯡꯕꯒꯤ ꯀꯣꯛ ꯆꯤꯛꯄꯒꯤ ꯑꯉꯥꯡꯒꯤ ꯍꯤꯗꯥꯛꯁꯤꯡ ꯑꯁꯤꯁꯨ ꯂꯦꯝꯅ ꯄꯤꯍꯟꯅꯤꯡꯏ ꯀꯣꯕꯤꯠꯀꯤ ꯃꯇꯝꯗꯗꯤ ꯕꯦꯛꯁꯤꯟ ꯅꯠꯇꯔꯒ ꯍꯤꯗꯥꯛ ꯊꯣꯛꯇꯔꯤꯕꯅ ꯌꯦꯡꯕꯗ ꯉꯝꯗꯦ ꯀꯣꯕꯤꯠꯀꯤ ꯃꯇꯝꯗꯗꯤ ꯑꯅꯥ ꯂꯥꯏꯌꯦꯡꯁꯪꯒꯤ ꯃꯔꯥꯡ ꯀꯥꯏꯗꯕꯅꯤꯅ ꯌꯥꯝꯅ ꯑꯋꯥꯕ ꯇꯥꯈꯤ ꯌꯥꯝꯅ ꯑꯋꯥꯕ ꯇꯥꯈꯤ ꯑꯣꯛꯁꯤꯖꯦꯟ ꯃꯔꯥꯡ ꯀꯥꯏꯗꯕ ꯑꯃꯁꯨꯡ ꯍꯤꯗꯥꯛ ꯂꯩꯇꯕ ꯍꯣꯁꯄꯤꯇꯥꯜꯁꯤꯡꯗ ꯌꯥꯝꯅ ꯑꯋꯥꯕ ꯃꯥꯏꯌꯣꯛꯅꯈꯤ ꯀꯣꯕꯤꯠꯇꯒꯤ ꯉꯥꯛꯊꯣꯛꯅꯕ ꯏꯁꯤꯡ ꯑꯁꯥꯕ ꯊꯛꯈꯤ ꯑꯃꯁꯨꯡ ꯁꯦꯅꯤꯇꯥꯏꯖꯔ ꯁꯤꯖꯤꯟꯅꯈꯤ ꯑꯗꯨꯒ ꯍꯛꯆꯥꯡ ꯐꯅꯕꯒꯤ ꯐꯅꯕꯒꯤꯗꯃꯛꯇ ꯌꯨꯝꯗꯒꯤ ꯃꯄꯥꯟꯁꯨ ꯊꯣꯛꯅꯔꯝꯗꯦ ꯃꯤ ꯑꯃꯒ ꯑꯃꯒꯁꯨ ꯄꯥꯎ ꯐꯥꯎꯅ ꯎꯅꯍꯜꯂꯝꯗꯦ ꯑꯗꯨꯒ ꯌꯣꯒ ꯒꯨꯝꯕ ꯇꯣꯏꯅ ꯇꯧꯅꯩ ꯃꯤꯌꯥꯝꯅ ꯍꯛꯆꯥꯡ ꯁꯥꯖꯦꯜ ꯑꯣꯏꯅ ꯀꯣꯕꯤꯠꯀꯤ ꯃꯇꯝꯗꯗꯤ ꯁ꯭ꯀꯨꯜ ꯀꯣꯂꯦꯖ ꯂꯣꯏꯅ ꯊꯤꯡꯏ ꯑꯗꯨꯕꯨ ꯑꯣꯟꯂꯥꯏꯟ ꯀ꯭ꯂꯥꯁ ꯇꯧꯗꯨꯅ ꯑꯗꯨꯝ ꯆꯠꯊꯈꯤ ꯀꯣꯕꯤꯠꯀꯤ ꯕꯦꯛꯁꯤꯟ ꯐꯥꯁ ꯗꯣꯁ ꯁꯦꯀꯦꯟ ꯗꯣꯁ ꯄꯨꯊꯣꯔꯛꯈꯤ ꯈꯨꯡꯒꯪꯁꯤꯡꯒꯤ ꯀꯝꯃꯨꯅꯤꯇꯤ ꯍꯥꯜꯇ ꯁꯦꯟꯇꯔ ꯂꯦꯝꯅ ꯁꯦꯟꯇꯔꯗ ꯂꯦꯝꯅ ꯍꯤꯗꯥꯛ ꯀꯥꯞꯈꯤ ꯆꯍꯤ ꯇꯔꯥꯅꯤꯄꯥꯜꯒꯤ ꯃꯊꯛꯁꯤꯡꯗ ꯊꯥ ꯈꯔꯒꯤ ꯃꯇꯨꯡ ꯃꯊꯪꯗ ꯆꯍꯤ ꯇꯔꯥꯃꯉꯥꯒꯤ ꯃꯊꯛꯇ ꯂꯦꯝꯅ ꯍꯤꯗꯥꯛ ꯀꯥꯞꯈꯤ ꯄꯔꯥꯏꯕꯦꯠ ꯀꯂꯤꯅꯤꯛꯁꯤꯡꯗꯁꯨ ꯀꯥꯞꯈꯤ ꯌꯥꯝꯅ ꯆꯦꯛꯁꯤꯟꯅ ꯊꯧꯔꯝꯁꯤꯡ ꯂꯧꯈꯠꯈꯤ ꯆꯦꯛꯁꯤꯟ ꯊꯧꯔꯥꯡꯁꯤꯡ ꯂꯧꯈꯠꯈꯤ ꯀꯣꯕꯤꯠꯀꯤ ꯃꯇꯝꯗ ꯈꯨꯠꯁꯥ ꯇꯣꯏꯅ ꯍꯥꯝꯕ ꯁꯥꯄꯣꯟꯒ ꯍꯥꯛꯊꯤ ꯈꯟꯕ ꯑꯃꯁꯨꯡ ꯂꯣꯛ ꯈꯨꯕ ꯃꯤꯌꯥꯝꯗꯒꯤ ꯂꯥꯞꯊꯣꯛꯑꯦ ꯑꯗꯨꯒ ꯃꯥ꯭ꯁꯛꯁꯨ ꯇꯣꯏꯅ ꯃꯥ꯭ꯁꯛꯁꯨ ꯑꯗꯨꯝ ꯎꯞꯄꯦ ꯎꯞꯅꯩ ꯃꯤ ꯑꯃꯒ ꯑꯃꯒ ꯁꯣꯛꯅ ꯁꯝꯅꯕ ꯌꯥꯔꯝꯗꯦ ꯏꯁꯤꯡ ꯌꯥꯝꯅ ꯇꯣꯏꯅ ꯊꯛꯄ ꯐꯖꯟꯅ ꯄꯣꯊꯥꯕ ꯆꯤꯟ ꯅꯥꯇꯣꯟ ꯁꯦꯡꯅ ꯆꯥꯝꯊꯣꯛꯄꯤꯕ ꯑꯗꯨꯒ ꯅꯥꯔꯛꯄꯗ ꯗꯣꯛꯇꯔꯗ ꯗꯣꯛꯇꯔꯗ ꯌꯦꯡꯂꯒ ꯍꯤꯗꯥꯛ ꯆꯥꯕꯤꯕ ꯁꯤꯡꯁꯤꯡꯒꯩ ꯂꯣꯏꯅ ꯀꯣꯕꯤꯠꯀꯤ ꯃꯇꯝꯗ ꯇꯣꯏꯅ ꯗꯣꯛꯇꯔꯁꯤꯡ ꯑꯃꯁꯨꯡ ꯍꯦꯜꯇ ꯁꯦꯟꯇꯔꯁꯤꯡꯅ ꯇꯣꯏꯅ ꯃꯤꯌꯥꯝꯗ ꯄꯥꯎꯇꯥꯛ ꯄꯤꯔꯝꯃꯤ ꯀꯣꯕꯤꯠꯀꯤ ꯃꯇꯝꯗꯗꯤ ꯄꯩꯁꯥ ꯇꯥꯟꯕꯁꯨ ꯌꯥꯔꯝꯗꯦ ꯊꯣꯛ ꯆꯠꯄꯁꯨ ꯌꯥꯗꯕꯅꯤꯅ ꯃꯇꯝꯗ ꯁꯔꯀꯥꯔꯒꯤ ꯂꯥꯏꯌꯦꯡꯗ ꯄꯨꯈꯠꯄ ꯃꯇꯝꯗ ꯌꯦꯡꯈꯤꯗꯦ ꯁꯤꯠ ꯂꯩꯇꯕꯅꯤꯅ ꯍꯦꯜꯇ ꯁꯦꯟꯇꯔꯗꯁꯨ ꯐꯃꯨꯡ ꯃꯔꯥꯡ ꯀꯥꯏꯗꯦ ꯑꯃꯁꯨꯡ ꯑꯣꯛꯁꯤꯖꯦꯜ ꯂꯩꯇꯕꯅꯤꯅ ꯃꯌꯥꯝ ꯕ ꯑꯣꯏꯕꯅꯤꯅ ꯄ꯭ꯔꯖꯥꯗ ꯌꯥꯝꯅ ꯁꯣꯛꯏ ꯃꯔꯝ ꯑꯁꯤꯅ